ꯌꯨꯝꯗ ꯄꯦꯠꯀꯨꯝꯕ ꯂꯣꯏꯕꯁꯤ ꯄꯥꯝꯃꯤ ꯑꯩꯅ ꯄꯥꯝꯂꯤꯕꯁꯤ ꯍꯨꯏꯒꯨꯝꯕꯁꯤ ꯂꯣꯏꯕ ꯄꯥꯝꯃꯤ ꯍꯨꯏꯒꯨꯝꯕ ꯂꯣꯏꯕ ꯄꯥꯝꯂꯤꯁꯤ ꯀꯩꯒꯤꯅꯣ ꯍꯥꯏꯕ ꯃꯇꯝꯗ ꯍꯨꯏꯁꯤꯗꯤ ꯌꯥꯝꯅ ꯃꯣꯏꯗꯤ ꯌꯥꯝꯅ ꯂꯣꯋꯦꯜ ꯑꯣꯏꯕ ꯑꯦꯅꯤꯃꯦꯜꯅꯤ ꯁꯥ ꯁꯥ ꯃꯈꯜ ꯑꯃꯅꯤ ꯀꯩꯒꯤꯅꯣ ꯍꯥꯏꯕ ꯃꯇꯝꯗꯗꯤ ꯍꯨꯏꯒ ꯃꯤꯒ ꯃꯤꯁꯤꯁꯨ ꯃꯣꯏꯅ ꯐꯖꯅ ꯑꯟꯗꯔꯁ꯭ꯇꯦꯟ ꯇꯧꯕ ꯌꯥꯝꯅ ꯇꯤꯟꯅꯕ ꯂꯩꯃꯤꯟꯅꯕꯗꯁꯨ ꯌꯥꯝꯅ ꯅꯨꯡꯉꯥꯏꯕ ꯑꯃꯗꯤ ꯃꯣꯏꯅ ꯑꯩꯈꯣꯏꯗ ꯃꯇꯦꯡ ꯀꯌꯥ ꯑꯃ ꯄꯥꯡꯏ ꯀꯃꯥꯏꯅ ꯄꯥꯡꯏ ꯍꯥꯏꯔꯒꯗꯤ ꯅꯨꯃꯤꯗꯥꯡ ꯒꯨꯝꯕꯗ ꯍꯨꯔꯥꯟ ꯆꯤꯟꯊꯤ ꯃꯤ ꯈꯪꯗꯕ ꯂꯥꯛꯄ ꯃꯇꯝꯗ ꯃꯣꯏꯅ ꯈꯣꯡꯂꯒ ꯃꯣꯏ ꯑꯗꯨꯃꯥꯏꯅ ꯈꯣꯡꯂꯒ ꯃꯤꯗꯨ ꯇꯥꯟꯊꯣꯛꯏ ꯅꯠꯇ꯭ꯔꯒꯅ ꯑꯩꯈꯣꯏꯗ ꯀꯩꯅꯣ ꯁꯤꯒꯅꯦꯜ ꯑꯃ ꯄꯤꯌꯦ ꯃꯤ ꯂꯥꯛꯏ ꯈꯣꯠꯂꯤ ꯍꯥꯏꯕꯗꯤ ꯑꯥꯗꯤꯌꯥ ꯑꯃ ꯑꯗꯒꯤ ꯃꯣꯏꯗꯁꯨ ꯑꯩꯈꯣꯏꯅ ꯃꯣꯏꯗꯁꯨ ꯃꯣꯏꯁꯨ ꯋꯥꯛꯀꯤꯡꯒꯨꯝꯕ ꯁꯨꯝ ꯆꯠꯄ ꯀꯣꯏꯊꯣꯛꯄ ꯆꯠꯄꯗ ꯃꯣꯏꯒꯨꯝꯕ ꯄꯨꯕꯁꯨ ꯌꯥꯝ ꯅꯨꯡꯉꯥꯏ ꯑꯩꯈꯣꯏꯗ ꯏꯁꯥꯗ ꯁꯦꯕ ꯄ꯭ꯔꯣꯇꯦꯛꯇꯦꯗ ꯑꯣꯏꯕꯁꯨ ꯌꯥꯝ ꯐꯥꯎꯏ ꯃꯣꯏꯅꯁꯨ ꯄ꯭ꯔꯣꯇꯦꯛꯁꯟ ꯃꯌꯥꯝ ꯑꯃ ꯄꯤ ꯑꯗꯨꯒꯤ ꯑꯃꯗꯤ ꯃꯣꯏꯅꯁꯨ ꯑꯩꯈꯣꯏꯗ ꯀꯔꯤꯒꯨꯝꯕ ꯋꯥꯈꯜ ꯅꯨꯡꯉꯥꯏꯇꯕ ꯈꯣꯠꯂꯛꯇꯕ ꯃꯇꯝꯗꯁꯨ ꯃꯣꯏꯒ ꯁꯥꯟꯅꯔ ꯈꯣꯠꯅꯔꯒ ꯇꯧꯔꯒ ꯑꯗꯨꯝ ꯍꯥꯏꯅ ꯃꯣꯏꯁꯅꯨ ꯃꯇꯦꯡ ꯌꯥꯝ ꯄꯥꯡꯏ ꯑꯩꯈꯣꯏꯗ ꯑꯩꯈꯣꯏꯗ ꯗꯤꯁꯇꯔꯕ ꯇꯧꯔꯒ ꯑꯃꯗꯤ ꯀꯔꯤ ꯀꯔꯤ ꯇꯧꯔꯒ ꯃꯣꯏꯅ ꯑꯩꯈꯣꯏꯗ ꯗꯤꯄ꯭ꯔꯦꯁꯟꯒꯨꯝꯕ ꯅꯥꯕ ꯃꯇꯝꯗꯁꯨ ꯑꯗꯨꯝ ꯍꯥꯏꯅ ꯐ꯭ꯔꯦꯟ ꯑꯃ ꯑꯣꯏꯅ ꯑꯗꯨꯝ ꯂꯣꯏꯅꯕꯁꯨ ꯃꯣꯏꯅ ꯑꯗꯨꯝ ꯌꯥꯏ